ꯍꯣꯏ ꯑꯩꯅ ꯂꯝ ꯀꯣꯏꯕꯁꯤꯡꯒ ꯋꯥꯔꯤ ꯋꯥꯇꯥꯏ ꯁꯥꯟꯅꯈ꯭ꯔꯦ ꯃꯈꯣꯏꯅ ꯑꯩꯈꯣꯏꯒꯤ ꯃꯅꯤꯄꯨꯔꯒꯤ ꯍꯋꯥ ꯅꯨꯡꯁꯤꯠ ꯌꯥꯝꯅ ꯐꯩ ꯂꯩꯕ ꯌꯥꯝꯅ ꯅꯨꯡꯉꯥꯏꯕ ꯃꯐꯝꯅꯤ ꯃꯐꯝ ꯑꯁꯤꯗ ꯂꯩꯔꯤꯕ ꯃꯤꯑꯣꯏꯁꯤꯡ ꯑꯁꯤꯁꯨ ꯑꯃꯒ ꯑꯃꯒ ꯅꯨꯡꯁꯤ ꯆꯥꯟꯅꯅ ꯂꯩꯃꯤꯟꯅꯩ ꯅꯈꯣꯏꯒꯤ ꯂꯝ ꯑꯁꯤꯁꯨ ꯏꯇꯤꯍꯥꯁꯀ ꯁꯥꯒꯣꯟꯅꯕ ꯂꯝꯅꯤ ꯃꯁꯤꯒꯤ ꯀꯜꯆꯔ ꯑꯃꯁꯨꯡ ꯇ꯭ꯔꯦꯗꯤꯁꯟ ꯂꯩꯕ ꯃꯐꯝꯅꯤ ꯍꯥꯏꯅꯁꯨ ꯃꯈꯣꯏꯅ ꯍꯥꯏꯔꯝꯃꯤ ꯑꯩꯈꯣꯏꯒꯤ ꯑꯣꯏꯕ ꯂꯝ ꯀꯛꯆꯤꯡꯒꯤ ꯃꯇꯥꯡꯗ ꯑꯩꯅꯁꯨ ꯃꯈꯣꯏꯗ ꯈꯔ ꯍꯥꯏꯈꯤ ꯃꯗꯨꯗꯤ ꯀꯜꯆꯔ ꯑꯃꯁꯨꯡ ꯆꯠꯅꯕꯤ ꯀꯛꯆꯤꯡ ꯒꯥꯔꯗꯦꯟꯒꯤ ꯐꯖꯕ ꯑꯊꯧꯕ ꯋꯥꯡꯈꯩ ꯃꯩꯔꯥꯕꯒꯤ ꯈꯨꯕꯝ ꯅꯨꯄꯤꯁꯤꯡꯒꯤ ꯑꯣꯏꯕ ꯀꯩꯊꯦꯜ ꯀꯛꯆꯤꯡ ꯍꯔꯥꯎꯕ ꯍꯥꯏꯕꯗꯤ ꯂꯥꯏ ꯍꯔꯥꯎꯕꯒꯤ ꯃꯇꯥꯡꯗꯁꯨ ꯑꯩꯅ ꯃꯈꯣꯏꯗ ꯈꯔ ꯁꯨꯒꯥꯏꯅ ꯇꯥꯛꯈꯤ